ꯁꯥꯎꯠꯀꯤ ꯗ꯭ꯔꯝ ꯏꯁꯇ꯭ꯔꯤꯛꯀ ꯍꯋꯥꯏ ꯊꯣꯡꯕꯒꯗꯨ ꯌꯥꯝꯅ ꯍꯥꯎꯕꯅꯦ ꯑꯗꯨꯕꯨ ꯑꯩꯅ ꯁꯤꯗ ꯌꯧꯔꯛꯄ ꯃꯇꯝꯗꯗꯤ ꯊꯣꯡꯒꯦ ꯈꯜꯂꯨꯕ ꯃꯇꯝꯗꯗꯤ ꯗ꯭ꯔꯝ ꯏꯁꯇ꯭ꯔꯤꯛꯇꯨ ꯐꯪꯗꯕꯗꯒꯤ ꯌꯥꯝꯅ ꯑꯋꯥꯕ ꯑꯃ ꯑꯣꯏꯔꯦ